ꯌꯨꯝꯗ ꯍꯩꯀꯣꯜ ꯑꯃ ꯁꯦꯝꯕꯁꯦ ꯄꯩꯁꯥꯁꯦ ꯆꯪꯏ ꯆꯪꯗꯕ ꯅꯠꯇꯦ ꯑꯗꯨꯝ ꯆꯪꯏ ꯃꯔꯝꯗꯤ ꯃꯥ ꯑꯃ ꯅꯧꯕ ꯁꯦꯝꯒꯠꯂꯛꯄ ꯃꯇꯝꯗ ꯊꯣꯛꯂꯛꯀꯗꯧꯔꯤꯕ ꯂꯩꯕꯥꯛ ꯃꯌꯥꯝ ꯑꯃ ꯊꯥꯔꯛꯇꯣꯏꯕ ꯎ ꯆꯥꯔꯥ ꯃꯌꯥꯝ ꯑꯃ ꯎ ꯆꯥꯔꯥ ꯃꯌꯥꯝꯗꯨꯗ ꯁꯦꯝꯅꯕ ꯀꯝꯄꯣꯁ ꯑꯃꯃꯨꯛ ꯁꯦꯝꯃꯛꯀꯅꯤ ꯑꯗꯨꯅ ꯃꯁꯤ ꯍꯣꯡꯕ ꯍꯥꯏꯕ ꯌꯥꯗꯦ ꯑꯗꯨꯝ ꯇꯥꯡꯉꯤ